ꯑꯩꯒꯤ ꯏꯃꯥ ꯏꯄꯥ ꯑꯃꯁꯨꯡ ꯏꯕꯣꯛ ꯏꯄꯨꯒꯤ ꯃꯍꯩ ꯃꯁꯤꯡ ꯇꯝꯂꯝꯗꯦ ꯍꯥꯟꯅꯗꯤ ꯊꯥꯏꯅꯗꯤ ꯃꯍꯩ ꯃꯁꯤꯡ ꯇꯝꯕꯒꯤ ꯆꯠꯅꯕꯤꯁꯦ ꯃꯌꯥꯝ ꯑꯄꯨꯟꯕꯒꯤ ꯄꯨꯜꯂꯞꯀꯤ ꯑꯣꯏꯅꯁꯨ ꯌꯥꯝ ꯀꯟꯅ ꯇꯝꯅꯔꯝꯗꯦ ꯍꯥꯏ ꯇꯥꯔꯦ ꯑꯗꯨꯒ ꯄꯩꯁꯥꯒꯤ ꯂꯩꯇ ꯂꯥꯏꯔꯕ ꯉꯥꯛꯇꯁꯨ ꯑꯣꯏꯕꯅꯤꯅ ꯄꯩꯁꯥꯒꯤ ꯄ꯭ꯔꯣꯕ꯭ꯂꯦꯝ ꯆꯥꯎꯅ ꯂꯩ ꯑꯗꯨꯅ ꯍꯥꯏꯗꯤ ꯒꯣꯔꯃꯦꯟꯇꯒꯤ ꯁꯔꯀꯥꯔꯗꯒꯤ ꯀꯥꯅꯕ ꯂꯧꯕ ꯑꯗꯨꯁꯨ ꯍꯩꯖꯗꯦ ꯁꯔꯀꯥꯔꯅꯁꯨ ꯄꯤꯕꯤꯔꯝꯗꯦ ꯍꯥꯏ ꯇꯥꯔꯦ ꯑꯗꯨꯒꯨꯝꯕ ꯀꯥꯥꯅꯕ ꯍꯥꯏꯗꯤ ꯏꯁꯀꯣꯂꯥꯔꯁꯤꯞꯄꯨ ꯑꯣꯏꯔꯣ ꯑꯗꯒꯤ ꯍꯥꯏꯗꯤ ꯂꯥꯏꯔꯤꯛ ꯂꯥꯏꯁꯨ ꯇꯝꯕꯗ ꯒꯣꯔꯃꯦꯟꯅ ꯄꯤꯔꯤꯕ ꯀꯥꯅꯕ ꯃꯇꯦꯡ ꯈꯔꯗꯪ ꯑꯣꯏꯔꯕꯁꯨ ꯄꯤꯔꯤꯕꯁꯤꯡꯁꯦ ꯍꯥꯟꯅꯗꯤ ꯑꯃꯠꯇ ꯂꯩꯔꯝꯗꯦ ꯍꯥꯏ ꯇꯥꯔꯦ ꯑꯗꯨꯃꯥꯏꯅ ꯍꯥꯏꯗꯤ ꯂꯥꯏꯔꯤꯛ ꯂꯥꯏꯁꯨ ꯇꯝꯍꯧꯗ꯭ꯔꯕꯅꯤꯅ ꯁꯔꯀꯥꯔꯒꯤ ꯒꯣꯔꯃꯦꯟꯒꯤ ꯊꯕꯛ ꯍꯥꯏꯕꯗꯨ ꯇꯧꯍꯧꯗ꯭ꯔꯕꯅꯤꯅ ꯍꯧꯖꯤꯛꯁꯨ ꯃꯆꯥ ꯃꯁꯨ ꯍꯥꯏꯗꯤ ꯃꯥꯒꯤ ꯏꯃꯨꯡ ꯃꯅꯨꯡ ꯀꯩꯅꯣ ꯇꯧꯕꯗ ꯃꯆꯥ ꯃꯁꯨꯗꯁꯨ ꯂꯥꯏꯔꯤꯛ ꯇꯝꯍꯟꯕ ꯌꯥꯝ ꯀꯟꯅ ꯉꯝꯗꯦ ꯍꯥꯏ ꯇꯥꯔꯦ ꯄ꯭ꯔꯥꯏꯚꯦꯠꯀꯤ ꯑꯇꯥꯡꯕ ꯁ꯭ꯀꯨꯜꯗ ꯆꯠꯇꯅ ꯍꯥꯏꯗꯤ ꯇꯝꯍꯟꯗꯅ ꯇꯧꯕꯗꯣ ꯑꯗꯨ ꯉꯝꯗꯦ ꯍꯥꯏ ꯇꯥꯔꯦ ꯑꯗꯨꯃꯥꯏꯅ ꯄꯩꯁꯥꯒꯤ ꯄꯩꯁꯥꯒꯤ ꯄ꯭ꯔꯣꯕ꯭ꯂꯦꯝ ꯑꯣꯏꯕꯅꯤꯅ ꯄꯩꯁꯥ ꯂꯩꯇꯕꯅꯤꯅ ꯑꯗꯨꯃꯥꯏꯅ ꯏꯃꯨꯡ ꯃꯅꯨꯡꯗ ꯍꯥꯏꯗꯤ ꯍꯤꯡꯒꯣꯜꯗ ꯀꯩꯗ ꯈꯔ ꯃꯅꯥ ꯃꯁꯤꯡ ꯊꯥꯔꯒ ꯏꯃꯨꯡ ꯃꯅꯨꯡꯒꯤ ꯆꯥꯅ ꯊꯛꯅꯕ ꯁꯤꯟꯕꯗꯨ ꯅꯠꯇꯅꯗꯤ ꯑꯍꯦꯟꯕ ꯂꯥꯏꯔꯤꯛ ꯂꯥꯏꯁꯨ ꯇꯝꯅꯕ ꯃꯍꯩ ꯃꯁꯤꯡꯒꯤ ꯑꯗꯨꯃꯥꯏꯅ ꯀꯥꯅꯕ ꯂꯧꯅꯕꯒꯤꯗꯃꯛꯇ ꯑꯇꯥꯡꯕ ꯑꯐꯕ ꯃꯍꯩꯔꯣꯏ ꯑꯃ ꯍꯥꯏꯗꯤ ꯃꯍꯩ ꯃꯁꯤꯡ ꯇꯝꯅꯕꯒꯤꯗꯃꯛꯇ ꯑꯐꯕ ꯃꯍꯩꯔꯣꯏ ꯑꯃ ꯑꯣꯏꯅꯕꯒꯤꯗꯃꯛꯇ ꯀꯥꯅꯕꯁꯦ ꯌꯥꯝ ꯀꯟꯅ ꯐꯪꯅꯗꯦ ꯍꯥꯏ ꯇꯥꯔꯦ ꯐꯪꯉꯛꯇꯦ ꯐꯪꯗꯦ ꯍꯥꯏ ꯇꯥꯔꯦ